ꯁꯤ ꯗꯣꯛꯇꯔ ꯑꯣꯏꯕꯤꯔꯕ꯭ꯔꯣ ꯑꯣ ꯑꯩꯁꯦ ꯍꯤꯜꯂꯤꯅꯦ ꯑꯩ ꯗꯣꯛꯇꯔꯗꯒꯤ ꯑꯅꯥꯕ ꯌꯦꯡꯅꯤꯡꯉꯥꯏ ꯃꯤꯠ ꯌꯦꯡꯅꯤꯡꯉꯥꯏ ꯑꯦꯄꯣꯏꯟꯃꯦꯟ ꯂꯧꯅꯤꯡꯕꯒꯤ ꯃꯟꯗꯦꯗ ꯄꯥꯝꯃꯦ ꯃꯟꯗꯦ ꯑꯌꯨꯛ ꯑꯌꯨꯛ ꯍꯣꯏ ꯍꯣꯏ ꯑꯗꯨꯃꯥꯏꯅ ꯇꯧꯔꯁꯦ ꯍꯧꯖꯤꯛꯀꯥꯟ ꯑꯩꯒꯤ ꯃꯤꯠꯇꯣ ꯅꯨꯡꯉꯥꯏꯇꯕ ꯑꯗꯨꯒꯤ ꯈꯔ ꯌꯦꯡꯊꯣꯛꯀꯦ ꯇꯧꯕꯅꯦ

ꯑꯗꯣ ꯇꯤꯛꯀꯦꯠꯀꯨꯝꯕꯁꯦ ꯑꯦꯚꯟꯁꯅ ꯂꯧꯕ ꯌꯥꯕ꯭ꯔꯥ ꯀꯃꯥꯏꯅ ꯇꯧꯕ꯭ꯔꯥ

ꯎꯝ ꯍꯣꯏ ꯍꯣꯏ

ꯍꯣꯏ ꯍꯣꯏ ꯑꯗꯨꯗꯤ ꯑꯗꯨꯃꯥꯏꯅ ꯂꯥꯛꯑꯒꯦ ꯃꯤꯅꯤꯠ ꯑꯍꯨꯝ ꯐꯥꯔꯕ꯭ꯔꯥ

ꯑꯩꯁꯦ ꯑꯦꯖ ꯊꯥꯔꯇꯤ ꯑꯣꯏꯔꯦ

ꯂꯩꯇꯦꯅꯦ

ꯑꯣ ꯍꯣꯏ ꯑꯦ ꯁꯥꯔ ꯑꯊꯣꯏꯗꯤ ꯀꯣꯜ ꯇꯧꯔꯛꯑꯦ ꯀꯃꯥꯏꯅ ꯇꯧꯒꯦꯔꯥ ꯄꯥꯏꯔꯒꯦꯔꯥ ꯃꯥꯒꯤ ꯀꯣꯜꯗꯨ